ꯃꯍꯩꯔꯣꯏ ꯑꯃꯒꯤ ꯄꯨꯟꯁꯤꯗ ꯅꯠꯇꯕ ꯆꯤꯟꯖꯥꯛ ꯆꯥꯁꯤꯟꯂꯛꯄꯒꯤ ꯈꯨꯗꯣꯡꯊꯤꯅꯤꯉꯥꯏ ꯑꯣꯏꯕꯁꯦ ꯌꯥꯝ ꯂꯩꯈ꯭ꯔꯦ ꯍꯥꯏ ꯇꯥꯔꯦꯀꯣ ꯃꯍꯩꯔꯣꯏ ꯑꯃꯅ ꯅꯤꯁꯥ ꯄꯁꯥ ꯁꯤꯖꯤꯟꯅꯔꯛꯑꯕꯗꯤ ꯂꯥꯏꯔꯤꯛꯇ ꯄꯨꯛꯅꯤꯡ ꯆꯪꯉꯛꯑꯣꯏ ꯑꯃꯗꯤ ꯃꯁꯥꯗꯨ ꯃꯎ ꯌꯥꯝꯅ ꯐꯠꯂꯣꯏ ꯌꯦꯡꯕꯗꯁꯨ ꯃꯁꯥꯅ ꯍꯦꯛ ꯎꯕꯗ ꯑꯩꯈꯣꯏꯅ ꯍꯩꯅꯗꯕꯁꯨ ꯄꯣꯛꯑꯦ ꯑꯗꯒꯤꯗꯤ ꯃꯥ ꯃꯍꯩꯔꯣꯏ ꯑꯃꯅ ꯅꯤꯁꯥ ꯆꯥꯁꯜꯂꯛꯑꯕꯗꯤ ꯆꯥꯡ ꯅꯥꯏꯅ ꯁ꯭ꯀꯨꯜꯁꯨ ꯆꯠꯂꯣꯏ ꯏꯃꯨꯡꯒꯤ ꯑꯀꯨꯞ ꯑꯇꯥꯏ ꯅꯠꯇ꯭ꯔꯒ ꯐꯦꯃꯤꯂꯤꯒꯤ ꯄ꯭ꯔꯣꯕ꯭ꯂꯦꯝ ꯈꯪꯉꯛꯑꯣꯏ ꯐꯦꯃꯤꯂꯤꯒꯤ ꯄ꯭ꯔꯣꯕ꯭ꯂꯦꯝ ꯈꯪꯗ꯭ꯔꯕꯅꯤꯅ ꯃꯃꯥ ꯃꯄꯥꯗꯒꯤ ꯄꯩꯁꯥ ꯂꯧꯔꯒ ꯃꯆꯤꯟ ꯊꯤꯔꯒ ꯄꯣꯠ ꯍꯨꯔꯥꯟꯕ ꯅꯠꯇ꯭ꯔꯒ ꯄꯩꯁꯥ ꯂꯩꯔꯛꯇ꯭ꯔꯒꯗꯤ ꯄꯣꯠ ꯂꯧꯕ ꯍꯨꯔꯥꯟꯕ ꯑꯗꯨꯒꯨꯝꯕ ꯑꯗꯨꯅꯆꯤꯡꯕ ꯑꯣꯏꯔꯒ

ꯐꯖꯅ ꯃꯦꯗꯤꯇꯦꯁꯟ ꯅꯠꯇ꯭ꯔꯒ ꯑꯗꯨꯒꯨꯝꯕ ꯀꯩꯅꯣ ꯌꯣꯒꯥꯒꯨꯝꯕ ꯇꯧꯍꯟꯗꯅ ꯑꯗꯒꯤ ꯍꯛꯆꯥꯡ ꯁꯥꯖꯦꯜ ꯇꯧꯍꯜꯂꯒ ꯃꯍꯥꯛꯀꯤ ꯀꯥꯎꯕ ꯉꯝꯗ꯭ꯔꯤꯕ ꯃꯍꯥꯛꯀꯤ ꯅꯤꯁꯥꯗꯣ ꯃꯉꯣꯟꯗꯒꯤ ꯂꯧꯊꯣꯛꯅꯕ ꯍꯣꯠꯅꯕꯗ ꯃꯇꯝ ꯈꯔꯗꯤ ꯆꯪꯒꯅꯤ ꯑꯗꯨꯕꯨ ꯃꯍꯥꯛ ꯐꯅꯕ ꯍꯣꯠꯅꯕꯗ ꯁꯦꯟꯇꯔꯗ ꯊꯝꯗꯨꯅ ꯐꯖꯅ ꯂꯥꯏꯌꯦꯡꯊꯣꯛꯄꯤꯕ ꯇꯥꯏ ꯐꯦꯃꯤꯂꯤꯁꯤꯡꯅ ꯃꯍꯥꯛꯄꯨ ꯑꯣꯠꯄꯤ ꯅꯩꯕꯤꯔꯕꯗꯤ ꯃꯍꯥꯛ ꯀꯩꯁꯨ ꯐꯅꯤ ꯍꯥꯏꯕꯒꯤ ꯊꯥꯖꯕ ꯂꯩꯇꯦ ꯐꯦꯃꯤꯂꯤꯅ ꯁꯄꯣꯔꯠ ꯇꯧꯔꯕ ꯃꯇꯨꯡꯗ ꯐꯅꯕ ꯁꯄꯣꯔꯠ ꯇꯧꯔꯕ ꯃꯇꯨꯡꯗ ꯑꯃꯁꯨꯡ ꯁꯦꯟꯇꯔꯗ ꯊꯝꯃꯕ ꯃꯇꯨꯡꯗ ꯃꯍꯥꯛ ꯁꯦꯟꯇꯔꯗ ꯊꯝꯗꯨꯅ ꯐꯖꯅ ꯂꯥꯏꯌꯦꯡꯂꯕꯗꯤ ꯃꯍꯥꯛ ꯐꯒꯅꯤ ꯍꯥꯏꯕꯁꯤ ꯑꯩ ꯊꯥꯖꯕ ꯂꯩ ꯑꯃꯁꯨꯡ ꯅꯤꯁꯥꯗꯒꯤ ꯉꯥꯛꯊꯣꯛꯅꯕ ꯃꯍꯥꯛ ꯌꯥꯝꯅ ꯅꯤꯁꯥ ꯆꯥꯕ ꯃꯃꯥꯟꯅꯕ ꯄꯨꯟꯗꯕꯀꯣ ꯑꯗꯨꯒ ꯅꯤꯁꯥ ꯆꯥꯕ ꯐꯦꯃꯤꯂꯤꯗꯅ ꯌꯥꯎꯔꯒꯁꯨ ꯃꯉꯣꯟꯗ ꯍꯩꯅꯔꯛꯄ ꯌꯥꯏ ꯐꯦꯃꯤꯂꯤꯗ ꯌꯥꯎꯔꯒꯗꯤ ꯐ꯭ꯔꯦꯟꯁꯇ ꯌꯥꯎꯔꯒꯁꯨ ꯃꯉꯣꯟꯗ ꯍꯩꯅꯔꯛꯄ ꯌꯥꯏ ꯑꯗꯨꯅ ꯑꯗꯨꯒꯨꯝꯕ ꯃꯤꯁꯤꯡꯗꯨ ꯄꯨꯟꯕꯤꯗꯕ ꯑꯗꯨꯒ ꯑꯗꯨꯒꯨꯝꯕ ꯃꯤꯁꯤꯡꯗꯨꯒꯗꯤ ꯂꯥꯞꯇꯤꯟ ꯇꯤꯟꯅꯕ ꯁꯨꯃꯥꯏꯅ ꯍꯥꯏꯖꯅꯤꯡꯉꯦ